ꯊꯧꯕꯥꯜ ꯖꯤꯜꯂꯥ ꯑꯁꯤꯗ ꯄꯥꯡꯊꯣꯛꯄ ꯀꯨꯝꯍꯩ ꯀꯌꯥ ꯃꯔꯨꯝ ꯂꯩ ꯃꯤꯡ ꯑꯣꯏꯅ ꯄꯜꯂꯕꯗ ꯃꯨꯁꯂꯤꯝꯒꯤꯅ ꯏꯗꯨꯜ ꯐꯤꯇꯔ ꯑꯃꯁꯨꯡ ꯏꯗꯨꯜ ꯖꯨꯍꯥꯅꯤ ꯃꯩꯇꯩꯒꯤ ꯑꯣꯏꯅ ꯅꯤꯡꯉꯣꯜ ꯆꯥꯛꯀꯧꯕ ꯑꯗꯨꯒ ꯇ꯭ꯔꯥꯏꯕꯦꯜ ꯁꯤꯡꯒꯤ ꯑꯣꯏꯅ ꯀꯨꯠ ꯐꯦꯁꯇꯤꯕꯦꯜ ꯒꯥꯡ ꯉꯥꯏ ꯑꯃꯁꯨꯡ ꯈ꯭ꯔꯤꯁꯃꯥꯁꯅ ꯆꯤꯡꯕ ꯆꯥꯡꯊꯣꯛꯏ ꯗꯔꯃ ꯑꯃꯒꯤ ꯃꯔꯝꯗ ꯍꯥꯏꯔꯕꯗ ꯃꯨꯁꯂꯤꯝꯒꯤ ꯏꯗꯨꯜ ꯐꯤꯇꯔ ꯑꯃꯁꯨꯡ ꯏꯗꯨꯜ ꯖꯨꯍꯥꯗ ꯏꯗꯨꯜ ꯖꯨꯍꯥꯗ ꯁꯥ ꯉꯥ ꯑꯃꯁꯨꯡ ꯃꯤꯌꯥꯝ ꯄꯨꯟꯗꯨꯅ ꯄꯥꯈꯪ ꯂꯩꯁꯥ ꯀꯣꯏꯕ ꯀꯌꯥ ꯆꯠꯂꯤ ꯑꯃꯁꯨꯡ ꯃꯤ ꯃꯤ ꯃꯌꯥꯝ ꯑꯃ ꯄꯨꯟꯁꯤꯟꯗꯨꯅ ꯍꯔꯥꯎ ꯇꯌꯥꯝꯅ ꯄꯥꯡꯊꯣꯛꯏ ꯄꯥꯡꯊꯣꯛꯂꯤꯕ ꯊꯧꯔꯝꯁꯤꯡ ꯑꯗꯨ ꯌꯥꯝꯅ ꯅꯨꯡꯉꯥꯏꯅ ꯄꯥꯈꯪ ꯂꯩꯁꯥꯕꯤ ꯑꯍꯜ ꯂꯃꯟ ꯑꯃꯁꯨꯡ ꯏꯃꯥ ꯏꯕꯦꯜꯁꯤꯡꯅ ꯁꯔꯨꯛ ꯌꯥꯏ ꯃꯈꯣꯏꯒꯤ ꯃꯆꯥꯁꯤꯡ ꯑꯗꯨ ꯑꯗꯨꯅ ꯁꯥꯟꯅꯖꯕ ꯁꯥꯟꯅꯖꯕ ꯑꯗꯨ ꯌꯦꯡꯂꯒ ꯃꯃꯥ ꯃꯄꯥ ꯑꯣꯏꯔꯤꯕ ꯑꯍꯜ ꯂꯃꯟꯁꯤꯡ ꯑꯗꯨꯅ ꯍꯔꯥꯎꯖꯩ ꯑꯁꯨꯝꯅ ꯀꯜꯆꯔ ꯃꯌꯥꯝ ꯑꯃꯁꯤ ꯄꯥꯡꯊꯣꯛꯏ